ꯍꯧꯖꯤꯛ ꯍꯧꯖꯤꯛ ꯑꯣꯏꯔꯤꯕ ꯃꯅꯤꯄꯨꯔꯒꯤ ꯂꯂꯣꯜ ꯏꯇꯤꯛꯇꯤ ꯐꯤꯕꯝ ꯍꯥꯏꯔꯒꯗꯤ ꯍꯥꯟꯅ ꯂꯩꯔꯝꯕꯒ ꯍꯧꯖꯤꯛꯀ ꯈꯦꯠꯅꯕꯁꯦ ꯍꯥꯟꯅꯅ ꯂꯂꯣꯜ ꯏꯇꯤꯛꯀꯤ ꯐꯤꯕꯝꯁꯤ ꯈꯔ ꯐꯅ ꯂꯩꯔꯝꯃꯤ ꯃꯔꯝꯗꯤ ꯍꯥꯟꯅ ꯄ꯭ꯔꯣꯕ꯭ꯂꯦꯝ ꯃꯅꯤꯄꯨꯔ ꯍꯥꯏꯔꯤꯕ ꯏꯁꯇꯦꯠ ꯑꯁꯤꯗ ꯄ꯭ꯔꯣꯕ꯭ꯂꯦꯝ ꯂꯩꯔꯝꯗꯦ ꯑꯗꯨꯒ ꯆꯠꯊꯣꯛ ꯆꯠꯁꯤꯟ ꯀꯔꯕꯥꯔꯗ ꯑꯊꯤꯡꯕ ꯀꯔꯤꯁꯨ ꯂꯩꯔꯝꯗꯦ ꯑꯗꯨꯕꯨ ꯍꯧꯖꯤꯛ ꯄ꯭ꯔꯣꯕ꯭ꯂꯦꯝ ꯂꯩꯕꯅ ꯃꯔꯝ ꯑꯣꯏꯔꯒ ꯍꯥꯏꯗꯤ ꯏꯁꯨ ꯂꯩꯕꯅ ꯃꯔꯝ ꯑꯣꯏꯔꯒ ꯀꯔꯕꯥꯔꯗ ꯑꯊꯤꯡꯕ ꯑꯄꯟꯕ ꯀꯌꯥ ꯊꯣꯛꯄꯅ ꯃꯔꯝ ꯑꯣꯏꯔꯒ ꯀꯔꯕꯥꯔꯁꯦ ꯇꯧꯕꯗ ꯈꯨꯗꯣꯡ ꯆꯥꯗꯕ ꯀꯌꯥ ꯑꯃ ꯊꯣꯛꯍꯜꯂꯦ ꯂꯣꯏꯅꯅ ꯍꯥꯏꯗꯤ ꯌꯨꯝꯂꯣꯟꯅꯔꯤꯕ ꯑꯩꯈꯣꯏꯒꯤ ꯀꯟꯇ꯭ꯔꯤ ꯃꯦꯟꯃꯥꯔ ꯁꯣꯝꯗꯒꯤ ꯑꯩꯈꯣꯏꯅ ꯄꯣꯠ ꯆꯩ ꯍꯥꯏꯗꯤ ꯐꯣꯔꯦꯟ ꯒꯨꯠꯁ ꯀꯌꯥ ꯑꯃ ꯑꯩꯈꯣꯏ ꯂꯧꯔ ꯈꯣꯠꯂꯒ ꯀꯔꯕꯥꯔ ꯇꯧꯔꯝꯕ ꯍꯥꯏꯗꯤ ꯇ꯭ꯔꯦꯠ ꯇ꯭ꯔꯦꯠꯀꯤ ꯊ꯭ꯔꯨꯗ ꯇꯧꯖꯔꯝꯕ ꯀꯔꯕꯥꯔꯁꯤꯡꯁꯨ ꯍꯥꯏꯗꯤ ꯌꯨꯝꯂꯣꯟꯅꯔꯤꯕ ꯂꯩꯕꯥꯛ ꯑꯁꯤꯗ ꯄꯣꯂꯤꯇꯤꯀꯦꯜ ꯏꯁꯨ ꯊꯣꯛꯄꯅ ꯃꯔꯝ ꯑꯣꯏꯔꯒ ꯕꯣꯔꯗꯔ ꯁꯤꯜ ꯇꯧꯕ ꯑꯃꯃ ꯇꯧꯕꯅꯤꯅ ꯃꯣꯏꯒꯤ ꯃꯥꯔꯀꯦꯠ ꯀ꯭ꯂꯣꯖ ꯇꯧꯕꯅ ꯃꯔꯝ ꯑꯣꯏꯔꯒ ꯍꯥꯏꯔꯤꯕ ꯀꯔꯕꯥꯔꯒꯤ ꯐꯤꯕꯝ ꯑꯁꯤ ꯍꯥꯏꯗꯤ ꯂꯂꯣꯜ ꯏꯇꯤꯛꯀꯤ ꯐꯤꯕꯝꯁꯤ ꯑꯗꯨꯛꯀꯤ ꯃꯇꯤꯛ ꯍꯟꯊꯔꯦ ꯂꯣꯏꯅꯅ ꯐꯤꯕꯝ ꯐꯠꯇ꯭ꯔꯦ ꯍꯥꯏꯅ ꯊꯝꯖꯒꯦ